ꯑꯩꯒꯤ ꯑꯀꯣꯝꯕ ꯑꯍꯥꯡꯕ ꯃꯇꯝꯗ ꯑꯗꯨꯝ ꯑꯩꯗꯤ ꯕꯣꯟꯁꯥꯏꯒꯨꯝꯕ ꯁꯦꯝꯂꯒ ꯒꯥꯔꯗꯦꯅꯤꯡ ꯍꯥꯏꯇꯥꯔꯦ ꯕꯣꯟꯁꯥꯏꯒꯨꯝꯕꯁꯤ ꯁꯦꯝꯂꯒ ꯑꯗꯨꯝ ꯂꯩ ꯂꯦꯟꯖꯩ ꯑꯗꯨꯝ ꯕꯣꯟꯁꯥꯏꯒꯤ ꯃꯥꯒꯤ ꯃꯔꯥ ꯁꯦꯝꯕ ꯃꯔꯥ ꯀꯛꯄ ꯑꯗꯒꯤ ꯃꯥꯏ ꯄꯨꯔꯅꯤꯡ ꯇꯧꯕ ꯃꯁꯥ ꯁꯦꯝꯕ ꯑꯗꯨꯏꯗꯨꯒ ꯕꯣꯟꯁꯥꯏꯒꯤ ꯍꯥꯔꯥ ꯁꯦꯝꯕꯒꯨꯝꯕ ꯑꯗꯒꯤ ꯑꯩꯈꯣꯏꯒꯤ ꯀꯣꯝꯒꯨꯝꯕ ꯇꯧꯔꯒ ꯃꯥꯒꯤ ꯐꯔꯇꯤꯂꯥꯏꯖꯔ ꯍꯥꯔꯥ ꯁꯦꯝꯕꯒꯨꯝꯕꯁꯤ ꯌꯥꯝꯅ ꯇꯧꯕ ꯍꯥꯏꯇꯥꯔꯦ ꯑꯗꯨꯝ ꯍꯥꯡꯕ ꯃꯇꯝꯗ ꯑꯩ ꯕꯣꯟꯁꯥꯏꯒꯨꯝꯕ ꯁꯦꯝꯂꯒ ꯃꯇꯝ ꯂꯦꯜꯂꯤ ꯑꯗꯨꯝ